ꯃꯤꯅꯤꯁꯤꯄꯥꯂꯤꯇꯤ ꯄꯟꯆꯥꯌꯠꯅ ꯁꯔꯨꯛ ꯌꯥꯔꯤꯕ ꯃꯔꯨꯑꯣꯏꯕ ꯂꯝꯁꯤꯡ ꯑꯗꯨꯗꯤ ꯀ꯭ꯋꯥꯛꯇꯥ ꯈꯦꯇ꯭ꯔꯤꯒꯥꯎ ꯀꯩꯔꯥꯎ ꯀꯤꯌꯥꯝꯒꯩ ꯑꯇꯩ ꯃꯐꯝ ꯈꯔꯁꯨ ꯃꯤꯅꯤꯁꯤꯄꯥꯂꯤꯇꯤ ꯆꯤꯡꯕ ꯃꯐꯝ ꯈꯔꯅ ꯊꯪꯒꯥꯜ ꯕꯖꯥꯔ ꯄꯥꯎꯅꯥ ꯕꯖꯥꯔ ꯑꯇꯣꯞꯄ ꯑꯔꯤꯄꯣꯛ ꯑꯁꯤꯅꯆꯤꯡꯕ ꯈꯨꯗꯤꯡꯃꯛ ꯑꯁꯤ ꯄꯟꯆꯥꯌꯠ ꯅꯠꯇ꯭ꯔꯒ ꯃꯤꯅꯤꯁꯤꯄꯥꯂꯤꯇꯤꯅ ꯆꯤꯡꯕ ꯂꯝꯁꯤꯡ ꯑꯗꯨꯅꯤ ꯃꯈꯣꯏꯅ ꯁꯤꯗ ꯄꯟꯆꯥꯌꯠꯅ ꯀꯥꯟꯅꯕ ꯄꯤꯔꯤꯕ ꯑꯃꯗꯤ ꯐꯪꯍꯜꯂꯤꯕ ꯈꯨꯗꯤꯡꯃꯛ ꯑꯁꯤ ꯄꯟꯆꯥꯌꯠꯅ ꯇꯧꯔꯤꯕ ꯊꯕꯛ ꯈꯨꯗꯤꯡꯃꯛ ꯈꯤꯡꯒꯪꯒꯤ ꯀꯥꯟꯅꯅꯕ ꯆꯥꯎꯈꯠ ꯊꯧꯔꯥꯡꯒꯤ ꯀꯥꯟꯅꯅꯕ ꯊꯕꯛ ꯀꯌꯥ ꯑꯃ ꯇꯧꯏ ꯑꯗꯨꯕꯨ ꯂꯩꯔꯤꯕ ꯃꯆꯥ ꯃꯆꯥ ꯊꯕꯛ ꯇꯧꯔꯤꯕ ꯈꯨꯗꯤꯡꯃꯛ ꯃꯦꯝꯕꯔ ꯄ꯭ꯔꯙꯥꯟ ꯂꯩꯔꯤꯕ ꯖꯤꯂꯥꯄꯔꯤꯁꯠ ꯂꯦꯞꯄꯤꯕ ꯈꯤꯗꯤꯡꯃꯛ ꯑꯁꯤꯅ ꯃꯥꯒꯤ ꯃꯥꯒꯤ ꯔꯣꯜꯒꯤ ꯃꯇꯨꯡ ꯏꯟꯅ ꯃꯥꯒꯤ ꯃꯥꯒꯤ ꯗ꯭ꯌꯨꯇꯤꯁꯀꯤ ꯃꯇꯨꯡ ꯏꯟꯅ ꯃꯈꯥ ꯇꯥꯅ ꯊꯕꯛ ꯇꯧꯏ ꯈꯨꯡꯒꯪꯒꯤ ꯀꯥꯟꯅꯕ ꯀꯌꯥ ꯑꯃ ꯃꯈꯣꯏꯅ ꯁꯔꯨꯛ ꯌꯥꯔꯒ ꯄ꯭ꯔꯖꯥꯁꯤꯡꯗ ꯀꯥꯟꯅꯕ ꯀꯌꯥ ꯑꯃ ꯃꯊꯧ ꯇꯧꯍꯜꯂꯤ ꯑꯦꯋꯥꯔꯅꯦꯁ ꯄ꯭ꯔꯣꯒ꯭ꯔꯥꯝꯕꯨ ꯑꯣꯏꯒꯦꯔ ꯑꯦꯅꯤ ꯏꯁꯀꯤꯝꯕꯨ ꯑꯣꯏꯒꯦꯔ ꯑꯦꯅꯤ ꯀꯥꯟꯅ ꯀꯥꯟꯅꯕ ꯀꯌꯥ ꯑꯃ ꯄꯟꯆꯥꯌꯠꯅ ꯊꯕꯛ ꯇꯧꯍꯜꯂꯤ ꯑꯗꯨꯒ ꯑꯆꯨꯝ ꯑꯔꯥꯟ ꯈꯨꯗꯤꯡꯃꯛꯇꯁꯨ ꯄꯟꯆꯥꯌꯠꯅ ꯈꯨꯗꯤꯡꯃꯛ ꯋꯥꯌꯦꯜ ꯕꯤꯆꯥꯔ ꯇꯧꯔꯒ ꯃꯌꯥꯝꯗ ꯐꯖꯅ ꯒ꯭ꯌꯥꯟ ꯇꯥꯍꯜꯂꯤ ꯃꯤꯅꯤꯁꯤꯄꯥꯂꯤꯇꯤꯁꯨ ꯃꯐꯝ ꯃꯐꯝꯒꯤ ꯃꯥꯒꯤ ꯃꯥꯒꯤ ꯗꯔꯀꯥꯔꯒꯤ ꯃꯇꯨꯡ ꯏꯟꯅ ꯀꯥꯟꯅꯕ ꯀꯌꯥ ꯑꯃ ꯈꯨꯗꯣꯡꯆꯥꯕ ꯀꯌꯥ ꯑꯃꯁꯨ ꯐꯪꯍꯜꯂꯤ ꯃꯐꯝ ꯈꯨꯗꯤꯡꯃꯛꯇ ꯃꯥꯒꯤ ꯃꯥꯒꯤ ꯀꯥꯟꯅꯕ ꯀꯌꯥ ꯄꯤꯕ ꯀꯥꯟꯅꯗꯕ ꯀꯌꯥ ꯑꯃꯁꯨ ꯂꯩ ꯀꯥꯟꯅꯕ ꯀꯌꯥ ꯄꯤꯕꯗꯨꯁꯨ ꯃꯥꯒꯤ ꯃꯥꯒꯤ ꯃꯤꯅꯤꯁꯤꯄꯥꯂꯤꯇꯤ ꯑꯦꯔꯤꯌꯥꯗ ꯐꯪꯕ ꯀꯌꯥ ꯑꯃ ꯈꯨꯗꯣꯡꯆꯥꯕ ꯀꯌꯥ ꯑꯃꯁꯨ ꯂꯩ ꯄꯟꯆꯥꯌꯠꯅꯆꯤꯡꯕ ꯃꯐꯝ ꯈꯨꯗꯤꯡꯃꯛꯇ ꯃꯥꯒꯤ ꯃꯥꯒꯤ ꯚꯤꯂꯦꯖ ꯑꯦꯔꯤꯌꯥꯗ ꯐꯪꯉꯤꯕ ꯀꯥꯟꯅꯕ ꯀꯌꯥ ꯑꯃꯁꯨ ꯄ꯭ꯔꯖꯥꯁꯤꯡꯗ ꯐꯪꯍꯜꯂꯤ ꯑꯁꯤꯒꯨꯝꯕ ꯀꯌꯥ ꯑꯁꯤ ꯄ꯭ꯔꯖꯥꯁꯤꯡꯅ ꯃꯊꯧ ꯇꯧꯔꯒ ꯂꯩ